ꯎꯝ ꯍꯜꯂꯣ ꯑꯥ ꯅꯣꯏ ꯀꯜꯆꯔꯒꯤ ꯑꯦꯇꯤꯌꯔ ꯀꯨꯝꯕ ꯀꯔꯤ ꯀꯔꯤ ꯂꯩꯒꯦ ꯑꯗꯣ ꯀꯔꯝꯕꯅ ꯍꯦꯟꯅ ꯐꯕ꯭ꯔꯥ ꯐꯖꯕ

ꯑꯥ ꯑꯩꯁꯦ ꯐꯤꯒꯤꯗ ꯄꯥꯝꯕꯀꯣ ꯑꯗꯣ ꯐꯤꯒꯤꯗ ꯑꯥ ꯑꯩꯁꯦ ꯔꯦꯗꯀ ꯕ꯭ꯂꯦꯛꯇꯨꯅ ꯐꯒꯗꯧ ꯃꯥꯜꯂꯦ ꯑꯩꯉꯣꯟꯗ ꯆꯨꯅꯒꯗꯧꯕ ꯃꯥꯜꯂꯦ ꯔꯦꯗꯀ ꯕ꯭ꯂꯦꯛꯇ

ꯎꯝ ꯑꯗꯣ ꯄ꯭ꯔꯥꯏꯁ ꯈꯦꯠꯅꯕꯁꯦ ꯀꯔꯤ ꯀꯔꯝꯕꯗ ꯈꯦꯠꯅꯕꯒꯤ ꯄ꯭ꯔꯥꯏꯁ ꯈꯦꯠꯅꯕ꯭ꯔꯀꯣ ꯑꯥ ꯑꯗꯨꯗꯤ ꯃꯃꯟ ꯂꯨꯕꯅ ꯍꯦꯟꯅ ꯗꯤꯖꯥꯏꯟ ꯐꯒꯗꯧꯕ ꯃꯥꯜꯂꯦ ꯇ꯭ꯋꯦꯟꯇꯤ ꯍꯟꯗ꯭ꯔꯦꯗꯇꯅꯀꯣ ꯑꯗꯣ ꯑꯩꯁꯦ ꯐꯣꯇꯣ ꯃꯥꯏ ꯁꯦꯝꯄꯜ ꯒꯨꯝꯕꯁꯦ ꯑꯃꯨꯔꯛ ꯌꯦꯡꯅꯤꯡꯕꯀꯣ ꯃꯔꯝꯗꯤ ꯑꯩ ꯍꯣꯔꯦꯟ ꯑꯩ ꯂꯩꯕ ꯀꯥꯟꯗꯁꯨ ꯑꯩꯉꯣꯟꯗꯁꯨ ꯂꯩꯅꯤꯡꯉꯥꯏꯒꯤ ꯍꯣꯏ ꯄꯥꯏꯌꯦ ꯍꯣꯏ

ꯍꯣꯏ ꯑꯗꯣ ꯑꯇꯣꯞꯄ ꯀꯂꯔꯒꯨꯝꯕꯁꯨ ꯑꯗꯨꯝ ꯊꯥꯔꯛꯑꯣ ꯑꯩ ꯌꯦꯡꯒꯦ ꯑꯇꯣꯞꯄꯗꯤ ꯀꯔꯤ ꯀꯔꯤ ꯂꯩꯕ꯭ꯔꯥꯀꯣ ꯗꯤꯖꯥꯏꯟ ꯑꯇꯣꯞꯄ ꯐꯤ ꯉꯥꯛꯇ ꯂꯩꯕ꯭ꯔꯥ ꯅꯠꯇ꯭ꯔꯒ

ꯌꯥꯏ ꯑꯗꯣ ꯑꯩ ꯂꯥꯛꯀꯦ ꯍꯥꯏꯔꯗꯤ ꯅꯪꯒꯤ ꯗꯨꯀꯥꯟꯗ ꯑꯗꯨꯝ ꯆꯪꯂꯛꯀꯦꯀꯣ ꯋꯥꯆꯞꯇ ꯐꯥꯎꯅꯔꯒ ꯍꯣꯏ ꯍꯣꯏ ꯑꯗꯨꯗꯤ ꯊꯝꯂꯒꯦꯀꯣ ꯎꯝ